ꯍꯜꯂꯣ ꯀꯔꯤ ꯀꯔꯤ ꯂꯧꯕꯤꯒꯗꯕꯅꯣ ꯍꯩꯔꯥ ꯑꯣ ꯀꯦ ꯖꯤ ꯑꯃ ꯆꯥꯝꯃꯒꯤꯗꯤ ꯐꯔꯛ ꯇꯥꯏꯌꯦ ꯀꯦ ꯖꯤ ꯑꯃ ꯂꯧꯁꯤꯜꯂꯣ ꯆꯥꯝꯃꯒ ꯀꯨꯟ ꯈꯇꯪꯅꯦ ꯐꯔꯦ ꯐꯔꯦ ꯑꯗꯣ ꯁꯦꯝꯗꯣ ꯀꯦ ꯖꯤꯗ ꯆꯅꯤ ꯆꯅꯤ ꯅꯤꯡꯕꯅꯦ ꯑꯗꯣ ꯈꯔ ꯑꯅꯤ ꯂꯧꯔꯕꯅꯤꯅ ꯈꯔ ꯌꯦꯡꯕꯗꯨꯅꯤ ꯐꯔꯦ ꯐꯔꯦ ꯑꯥ ꯑꯗꯒꯤ ꯑꯇꯣꯞꯄꯗꯤ ꯀꯔꯤ ꯀꯔꯤ ꯄꯥꯝꯕ ꯂꯩꯔꯤ ꯁꯦꯝꯗꯁꯨ ꯃꯈꯟ ꯃꯈꯟ ꯂꯩꯕꯅꯦ ꯈꯔ ꯇꯥꯕꯁꯨ ꯂꯩ ꯆꯥꯝꯃꯒ ꯌꯥꯡꯈꯩꯗꯪ ꯄꯤꯕꯁꯨ ꯂꯩ ꯂꯐꯣꯏꯗꯣ ꯂꯐꯣꯏ ꯈꯔ ꯆꯥꯎꯕꯁꯤꯅꯅꯦ ꯆꯥꯝꯃꯒ ꯅꯤꯐꯨ ꯌꯣꯜꯂꯦ ꯑꯗꯒꯤ ꯈꯔ ꯄꯤꯛꯄꯁꯤꯅ ꯂꯨꯄꯥ ꯍꯨꯝꯗ꯭ꯔꯥꯃꯨꯛ ꯑꯗꯨꯃꯥꯏꯅ ꯌꯣꯟꯕꯅꯦ ꯀꯔꯝꯕ ꯄꯥꯝꯃꯤꯅꯣ ꯈꯟꯕꯤꯔꯣ ꯈꯟꯕꯤꯔꯣ ꯀꯔꯤ ꯍꯥꯏꯕ ꯑꯣ ꯑꯣ ꯍꯣꯏ ꯍꯣꯏ ꯑꯇꯩ ꯍꯩꯁꯨ ꯃꯈꯟ ꯃꯈꯟ ꯂꯩꯌꯦ ꯑꯪꯒꯨꯔ ꯑꯗꯒꯤ ꯀꯣꯝꯂꯥ ꯆꯥꯝꯄ꯭ꯔꯥ ꯀꯩꯀꯩꯅꯣ ꯄꯥꯝꯕ ꯑꯗꯨꯝ ꯌꯦꯡꯕꯤꯌꯣ ꯌꯥꯅꯤ ꯑꯣ ꯑꯥ ꯑꯉꯥꯡꯕꯔꯥ ꯑꯁꯪꯕꯔꯥ ꯀꯔꯝꯕꯅꯣ ꯑꯗꯣꯝꯅ ꯄꯥꯝꯃꯤꯁꯤꯅ ꯎꯝ ꯃꯔꯤꯐꯨ

ꯑꯁꯪꯕꯗꯣ ꯍꯣꯏ ꯆꯥꯝꯃꯒ ꯃꯔꯤꯐꯨ ꯑꯗꯨꯃꯥꯏꯅ ꯇꯥꯕꯅꯦ ꯀꯦ ꯖꯤ ꯃꯈꯥꯏ ꯑꯃ ꯑꯣ ꯍꯣꯏ ꯍꯣꯏ ꯐꯔꯦ ꯐꯔꯦ ꯑꯇꯩꯗꯤ ꯄꯨꯡꯗꯣꯟꯒꯨꯝꯕ ꯑꯇꯩ ꯑꯇꯩ ꯃꯈꯟ ꯃꯈꯟꯁꯨ ꯂꯩꯅꯦ ꯀꯔꯤ ꯌꯦꯡꯉꯣꯅꯦ ꯈꯜꯂꯣꯅꯦ ꯀꯕꯣꯛ ꯆꯥꯝꯃꯗ ꯀꯕꯣꯛ ꯆꯥꯝꯃꯗꯗꯤ ꯂꯨꯄꯥ ꯆꯥꯝꯃ ꯇꯥꯔꯦꯅꯦ ꯂꯨꯄꯥ ꯂꯨꯄꯥ ꯆꯤꯡꯕꯅꯦ ꯑꯣ ꯀꯤꯍꯣꯝꯒꯨꯝꯕ ꯑꯗꯒꯤ ꯇꯔꯕꯨꯖꯒꯨꯝꯕ ꯅꯨꯡꯁꯥ ꯁꯥꯒꯠꯂꯛꯄꯅꯤꯅ ꯇꯔꯕꯨꯖꯥ ꯆꯥꯅꯤꯡꯗ꯭ꯔꯣ ꯑꯗꯨꯁꯨ ꯂꯩꯕꯅꯦ ꯀꯤꯂꯣꯗꯅꯦ ꯀꯤꯂꯣꯗ ꯀꯨꯟꯊ꯭ꯔꯥ ꯀꯨꯟꯊ꯭ꯔꯥ ꯑꯣꯏꯔꯗꯤ ꯀꯤꯂꯣ ꯀꯌꯥ ꯇꯥꯕꯅꯣ ꯑꯗꯨꯒꯤ ꯑꯔꯨꯝꯕꯗꯨꯒꯤ ꯃꯇꯨꯡꯏꯟꯅ ꯂꯩꯔꯝꯃꯅꯤ ꯑꯣ ꯍꯣꯏ ꯇꯔꯕꯨꯖꯁꯦ ꯃꯈꯟ ꯃꯈꯟꯗꯤ ꯂꯩꯌꯦꯕ ꯑꯩꯈꯣꯏ ꯃꯅꯤꯄꯨꯔꯒꯤꯁꯨ ꯂꯩ ꯑꯗꯨꯗꯒꯤ ꯃꯄꯥꯟꯗꯒꯤ ꯄꯨꯁꯤꯜꯂꯛꯄꯁꯨ ꯂꯩ ꯀꯔꯝꯕ ꯑꯣꯏꯅ ꯄꯥꯝꯃꯤꯅꯣ ꯑꯣ ꯍꯣꯏ ꯐꯔꯦ ꯐꯔꯦ ꯑꯗꯣꯝꯅ ꯄꯥꯝꯕꯗꯣ ꯑꯗꯨꯝ ꯑꯗꯒꯤ ꯑꯧ ꯀꯤꯍꯣꯝ ꯑꯃꯗ ꯂꯨꯄꯥ ꯍꯨꯝꯐꯨ ꯌꯣꯟꯕ ꯌꯥꯎꯏ ꯍꯨꯝꯗ꯭ꯔꯥ ꯌꯣꯟꯕ ꯌꯥꯎꯏ ꯈꯔ ꯄꯤꯛꯄ ꯈꯔ ꯆꯥꯎꯕ ꯑꯗꯨ ꯀꯔꯝꯕ ꯄꯥꯝꯃꯤꯕꯅꯣ ꯑꯥ ꯍꯣꯏ ꯍꯣꯏ ꯐꯔꯦ ꯐꯔꯦ ꯄꯨꯂꯞꯅ ꯑꯗꯨꯗꯤ ꯍꯣꯏ ꯄꯥꯒꯤꯒꯦ ꯑꯗꯣ ꯍꯩꯁꯦ ꯃꯈꯟ ꯃꯈꯟ ꯑꯇꯣꯞꯄꯁꯨ ꯃꯌꯥꯝ ꯂꯩ ꯑꯦꯄꯜꯗꯁꯨ ꯑꯄꯤꯛꯄ ꯑꯆꯧꯕ ꯑꯗꯒꯤ ꯀꯣꯝꯂꯁꯨꯀꯣ ꯁꯥꯏꯖ ꯈꯔ ꯆꯥꯎꯕ ꯑꯄꯤꯛꯄ ꯑꯗꯨꯝ ꯃꯈꯜ ꯃꯈꯜ ꯑꯗꯨꯝ ꯂꯩꯕꯅꯦ ꯃꯇꯨꯡꯗꯁꯨ ꯑꯄꯥꯝꯕꯗꯣ ꯑꯗꯨꯝ ꯈꯜꯂꯒ ꯂꯧꯕꯤꯌꯣ ꯌꯥꯅꯤ ꯍꯣꯏ ꯑꯗꯒꯤ ꯂꯥꯏꯀꯠꯄꯗ ꯑꯩꯈꯣꯏꯒꯤ ꯍꯩꯔꯝ ꯇꯔꯦꯠ ꯁꯨꯅꯕ ꯀꯠꯄꯗꯣ ꯑꯗꯨꯒꯨꯝꯕꯒꯗꯤ ꯂꯩꯕꯤꯔꯕ꯭ꯔꯥ ꯑꯗꯨꯁꯨ ꯑꯗꯨꯝ ꯐꯪꯕꯅꯦ ꯁꯨꯅꯅꯕ ꯑꯣ ꯍꯣꯏ ꯍꯣꯏ ꯐꯔꯦ ꯐꯔꯦ ꯍꯣꯏ ꯌꯨꯕꯤꯒꯨꯝꯕꯁꯨ ꯑꯗꯨꯝ ꯌꯥꯎꯔꯤꯌꯦ ꯑꯗꯨꯗꯤ ꯌꯥꯔꯗ꯭ꯔꯣ ꯑꯥ ꯐꯔꯦ ꯐꯔꯦ ꯐꯔꯦ ꯑꯥ ꯎꯝ ꯈꯔ ꯑꯁꯪꯕ ꯄꯥꯝꯕ꯭ꯔꯥ ꯅꯠꯇ꯭ꯔꯒꯅ ꯑꯔꯤꯕ ꯄꯥꯝꯕ꯭ꯔꯥ ꯌꯨꯕꯤꯁꯤꯕꯣ ꯀꯔꯝꯕꯅꯣ ꯑꯁꯪꯕꯁꯨ ꯂꯩ ꯑꯔꯤꯕꯁꯨ ꯂꯩ ꯑꯣ ꯍꯣꯏ ꯍꯣꯏ ꯍꯣꯏ ꯃꯃꯟꯗꯣ ꯑꯔꯤꯕꯁꯤꯅꯗꯤ ꯈꯔ ꯍꯦꯜꯂꯦ ꯑꯔꯤꯕꯁꯤꯅꯗꯤ ꯆꯥꯝꯃꯒ ꯇꯔꯥ ꯇꯔꯥ ꯆꯤꯡꯕꯅꯦꯕ ꯑꯗꯒꯤ ꯈꯔ ꯁꯪꯕꯁꯤꯅ ꯃꯃꯟ ꯈꯔ ꯇꯥꯏ ꯃꯔꯐꯨꯒꯨꯝꯕ ꯑꯗꯨꯃꯥꯏꯅ ꯆꯤꯡꯕꯅꯦ ꯀꯔꯝꯕꯅ ꯑꯣ ꯍꯣꯏ ꯍꯣꯏ ꯐꯔꯦ ꯐꯔꯦ ꯎꯝ ꯅꯨꯡꯁꯥ ꯁꯥꯕꯁꯤꯗ ꯑꯩꯈꯣꯏꯒꯤ ꯌꯨꯕꯤ ꯑꯅꯧꯕꯁꯦ ꯃꯍꯤ ꯊꯛꯄꯁꯨ ꯑꯗꯨꯝ ꯍꯥꯎꯕꯅꯦꯕ ꯑꯗꯨꯁꯨ ꯈꯔ ꯂꯧꯁꯤꯜꯂꯣꯗꯅ ꯑꯣ ꯍꯣꯏ ꯍꯣꯏ ꯌꯥꯏ ꯌꯥꯏ ꯑꯗꯣꯝꯒꯤ ꯑꯄꯥꯝꯕꯗꯣ ꯑꯗꯨꯝ ꯍꯣꯏ ꯄꯩꯁꯥꯁꯦ ꯄꯨꯟꯅ ꯍꯣꯠꯆꯔꯒꯦ ꯑꯗꯨꯒ ꯄꯩꯁꯥ ꯑꯣꯏꯅ ꯄꯤꯕꯤꯒꯗ꯭ꯔꯥ ꯐꯣꯟꯗ ꯑꯣꯏꯅ ꯀꯥꯞꯄꯤꯒꯗ꯭ꯔꯣ ꯀꯦꯁꯇ ꯑꯣꯏꯅ ꯌꯥꯎꯕꯤꯕ꯭ꯔꯥ ꯍꯣꯏ ꯍꯣꯏ ꯐꯔꯦ ꯐꯔꯦ ꯑꯗꯨꯁꯨ ꯌꯥꯏ